ꯑꯥ ꯃꯥꯅꯦ ꯃꯥꯅꯦ ꯍꯥꯏꯕꯤꯌꯨ ꯑꯥ ꯑꯗꯨꯝ ꯌꯥꯅꯤ ꯑꯗꯨꯝ ꯍꯥꯏꯔꯛꯑꯣ ꯔꯨꯝ ꯑꯍꯥꯡꯕ ꯃꯌꯥꯝ ꯂꯩꯔꯤ ꯑꯗꯨꯝ ꯂꯩꯕ ꯌꯥꯅꯤ ꯐꯨꯠ ꯑꯥꯏꯇꯦꯝꯁꯦ ꯑꯩꯈꯣꯏꯗꯤ ꯌꯥꯝꯅ ꯍꯥꯏꯖꯅꯤꯛ ꯑꯣꯏꯕ ꯑꯗꯨꯝ ꯐꯪꯉꯦ ꯑꯗꯨꯝ ꯆꯥꯛ ꯌꯦꯟꯁꯥꯡꯒꯤ ꯑꯗꯨꯝ ꯃꯤꯠꯁ ꯐꯪꯉꯦ ꯐꯤꯁ ꯑꯗꯒꯤ ꯆꯥꯕ ꯌꯥꯕ ꯑꯗꯨꯝ ꯑꯩꯈꯣꯏꯒꯤ ꯚꯤꯖꯤꯇꯔꯁꯤꯡ ꯂꯥꯛꯄ ꯑꯗꯨꯒꯤ ꯂꯩꯕ ꯌꯥꯕ ꯃꯤꯁꯤꯡꯅ ꯂꯥꯛꯄꯗ ꯆꯥꯕ ꯌꯥꯕ ꯑꯗꯨꯝ ꯑꯌꯥꯝꯕ ꯑꯗꯨꯝ ꯐꯪꯉꯦ ꯍꯥꯏ ꯇꯥꯔꯦ

ꯑꯥ ꯊꯝꯃꯦ ꯊꯝꯃꯦ ꯑꯗꯨꯝ ꯃꯌꯥꯝꯒꯤ ꯑꯗꯨꯝ ꯑꯄꯥꯝꯕ ꯑꯗꯨꯝ ꯑꯣꯏꯕ ꯌꯥꯕꯗꯨꯗ ꯑꯗꯨꯝ ꯇꯧꯔꯦ ꯑꯩꯈꯣꯏꯁꯦ ꯐꯨꯠ ꯑꯥꯏꯇꯦꯝꯁꯦ ꯑꯗꯨꯝ ꯕꯤꯖꯤꯇꯦꯕꯜ ꯑꯥꯏꯇꯦꯝꯅ ꯑꯌꯥꯝꯕ ꯑꯗꯨꯝ ꯇꯧꯔꯦ ꯑꯗꯨꯒ ꯑꯗꯨꯝ ꯃꯤꯠꯀꯨꯝꯕ ꯑꯗꯨꯒ ꯐꯤꯁ ꯑꯗꯨꯝ ꯇꯧꯕ ꯌꯥꯎꯋꯦ ꯑꯄꯥꯝꯕꯗꯨꯒꯤ ꯃꯇꯨꯡ ꯏꯟꯅ ꯕꯤꯖꯤꯇꯦꯕꯜꯁꯦ ꯑꯩꯈꯣꯏ ꯂꯣꯀꯦꯜꯒꯤ ꯐꯪꯕ ꯑꯗꯨꯝ ꯀꯦꯕꯦꯖ ꯑꯗꯒꯤ ꯂꯩꯔꯤꯕ ꯄꯣꯇꯥꯇꯣ ꯑꯗꯒꯤ ꯑꯇꯣꯞꯄ ꯍꯪꯒꯥꯝ ꯂꯩꯔꯤꯕ ꯑꯩꯈꯣꯏꯒꯤ ꯃꯇꯝ ꯃꯇꯝꯒꯤ ꯁꯤꯖꯅꯦꯜ ꯑꯣꯏꯕ ꯐꯨꯠꯁꯤꯡꯁꯨ ꯑꯗꯨꯝ ꯐꯪꯉꯦ ꯍꯥꯏ ꯇꯥꯔꯦ ꯑꯦꯅꯤ ꯃꯇꯝꯗ ꯑꯗꯨꯝ ꯐꯪꯒꯅꯤ ꯑꯗꯨꯝ ꯂꯟꯁ ꯇꯥꯏꯃꯤꯡ ꯑꯗꯨꯝ ꯐꯪꯒꯅꯤ ꯑꯦꯅꯤ ꯇꯥꯏꯝꯗ ꯑꯣꯔꯗꯔ ꯇꯧꯕ ꯃꯇꯝꯗ ꯑꯗꯨꯝ ꯂꯩꯒꯅꯤ ꯑꯗꯨ ꯃꯤ ꯀꯌꯥꯝ ꯑ ꯐꯦꯃꯤꯂꯤꯒꯤ ꯌꯥꯏ ꯌꯥꯏ ꯐꯦꯃꯤꯂꯤꯒꯤ ꯑꯗꯨꯝ ꯔꯨꯝꯁꯨ ꯂꯩ ꯁꯣꯝꯒꯤꯗꯤ ꯌꯥꯝꯅ ꯀꯥꯟꯅꯩꯗ ꯑꯩꯈꯣꯏꯅ ꯇꯧꯔꯤꯁꯤꯗꯤ ꯌꯥꯝꯅ ꯀꯥꯟꯅꯕ ꯑꯗꯨꯒꯨꯝꯕ ꯐꯨꯠ ꯑꯥꯏꯇꯦꯝ ꯉꯥꯛꯇꯅꯤ ꯏꯁꯥꯗ ꯌꯥꯝꯅ ꯊꯥꯗꯦ ꯊꯥꯗꯦ ꯑꯩꯈꯣꯏꯗꯤ ꯌꯥꯝꯅ ꯀꯦꯃꯤꯀꯦꯜ ꯀꯔꯤ ꯑꯃꯠꯇ ꯍꯥꯞꯇꯕꯤꯗ ꯑꯩꯈꯣꯏꯒꯤ ꯑꯗꯨꯝ ꯐ꯭ꯔꯦꯁ ꯑꯣꯏꯅ ꯐꯪꯕ ꯄꯣꯠꯅꯤ ꯀꯦꯃꯤꯀꯦꯜ ꯌꯥꯟꯗꯕꯤꯅꯦꯕ ꯑꯗꯨꯝ ꯂꯥꯛꯄꯤꯔꯣ ꯑꯗꯨꯒ ꯑꯗꯨꯝ ꯏꯁꯥꯅ ꯑꯗꯨꯝ ꯄꯥꯝꯕ꯭ꯔꯥ ꯄꯥꯝꯗꯕ꯭ꯔꯥ ꯍꯥꯏꯕꯗꯨ ꯑꯗꯨꯝ ꯈꯪꯒꯅꯤ ꯑꯩꯈꯣꯏꯅ ꯇꯧꯔꯤꯁꯦ ꯌꯥꯝ ꯐꯖꯅ ꯌꯥꯝꯅ ꯅꯨꯡꯉꯥꯏꯅ ꯑꯩꯈꯣꯏꯒꯤ ꯂꯥꯛꯏꯕ ꯂꯩꯔꯤꯕꯁꯤꯡꯗꯨꯒꯤ ꯅꯨꯡꯉꯥꯏꯅꯤꯡꯉꯥꯏ ꯇꯧꯕꯅꯦꯕ ꯌꯥꯎꯗꯦ ꯌꯥꯎꯗꯦ ꯑꯩꯈꯣꯏ ꯍꯣꯇꯦꯜ ꯔꯦꯁꯇꯨꯔꯦꯟꯁꯤꯗꯤ ꯌꯥꯝꯅ ꯐꯕ ꯌꯥꯝꯅ ꯃꯃꯤꯡ ꯆꯠꯄ ꯑꯗꯨꯒꯨꯝꯕ ꯍꯣꯇꯦꯜ ꯔꯦꯁꯇꯨꯔꯦꯟ ꯑꯃꯅꯤ ꯑꯩꯈꯣꯏꯁꯤꯗꯤ ꯑꯣ ꯐꯔꯦ ꯐꯔꯦ ꯕꯨꯛ ꯇꯧꯁꯤꯟꯕꯤꯔꯒꯦ ꯑꯗꯨꯗꯤ ꯑꯗꯨꯝ ꯂꯥꯛꯄꯤꯔꯣ ꯑꯣ ꯐꯔꯦ ꯐꯔꯦ